ꯃꯅꯤꯄꯨꯔꯤ ꯂꯣꯟ ꯍꯥꯏꯕꯁꯦ ꯌꯥꯝ ꯃꯔꯨ ꯑꯣꯏꯕ ꯂꯣꯟ ꯑꯃꯅꯤ ꯃꯔꯝꯗꯤ ꯀꯔꯤꯒꯤꯅꯣ ꯍꯥꯏꯕꯗ ꯑꯩꯈꯣꯏꯅ ꯀꯗꯥꯏ ꯀꯗꯥꯏꯗ ꯆꯠꯂꯒꯁꯨ ꯑꯁꯤ ꯄꯂꯦꯜꯗꯒꯤꯅ ꯑꯩꯈꯣꯏ ꯈꯨꯟꯗꯒꯤꯅ ꯄꯂꯦꯜꯐꯥꯎ ꯇꯥꯔꯕꯁꯨ ꯆꯠꯂꯕꯁꯨ ꯑꯩꯈꯣꯏꯅ ꯄꯣꯠ ꯂꯩꯒꯦ ꯍꯥꯏꯔꯒꯗꯁꯨ ꯄꯣꯠ ꯗꯨꯀꯥꯟꯗ ꯆꯠꯂꯒꯁꯨ ꯃꯅꯤꯄꯨꯔꯤ ꯂꯣꯟꯗ ꯉꯥꯡꯗ꯭ꯔꯒꯗꯤ ꯃꯤꯅꯁꯨ ꯑꯩꯈꯣꯏꯒꯤ ꯂꯣꯟꯁꯦ ꯈꯪꯗꯕꯅꯤꯅ ꯌꯥꯝꯅ ꯋꯥꯏ ꯑꯗꯨꯅ ꯃꯅꯤꯄꯨꯔꯤ ꯂꯣꯟ ꯍꯥꯏꯕꯁꯦ ꯑꯩꯈꯣꯏꯅ ꯑꯩꯈꯣꯏꯒꯤ ꯃꯅꯤꯄꯨꯔꯗꯗꯤ ꯀꯃꯟ ꯑꯣꯏꯅ ꯉꯥꯡꯅꯕꯅꯤꯅ ꯃꯅꯤꯄꯨꯔꯤ ꯂꯣꯟ ꯍꯥꯏꯕꯁꯦ ꯌꯥꯝꯅ ꯐꯕ ꯑꯃꯅꯤ ꯑꯩꯈꯣꯏꯅ ꯍꯣꯁꯄꯤꯇꯥꯜ ꯆꯠꯂꯣ ꯍꯣꯁꯄꯤꯇꯥꯜ ꯆꯠꯄꯀꯥꯟꯗ ꯗꯥꯛꯇꯔꯉꯣꯟꯗ ꯀꯃꯥꯏꯅ ꯉꯥꯡꯒꯅꯤ ꯍꯥꯏꯕꯁꯨ ꯑꯩꯈꯣꯏꯗꯤ ꯃꯅꯤꯄꯨꯔꯗ ꯂꯩꯕꯅꯤꯅ ꯃꯅꯤꯄꯨꯔꯒꯤ ꯂꯣꯟ ꯉꯥꯛꯇꯅ ꯉꯥꯡꯉꯦ ꯑꯗꯨꯒ ꯑꯅꯥꯕꯁꯤꯁꯨ ꯀꯔꯝ ꯍꯥꯏꯅ ꯇꯧꯋꯦ ꯍꯥꯏꯔꯒ ꯍꯪꯖꯕꯁꯨ ꯐꯥꯎꯅꯕ ꯉꯝꯃꯦ ꯑꯗꯨꯒ ꯅꯔꯁꯈꯣꯏꯗꯁꯨ ꯑꯗꯨꯝ ꯑꯩꯈꯣꯏꯒꯤ ꯅꯣꯏꯅ ꯀꯔꯤ ꯀꯔꯤ ꯑꯣꯏꯔꯁꯨ ꯃꯇꯦꯡ ꯈꯔ ꯄꯥꯡꯉꯣ ꯍꯥꯏꯔꯁꯨ ꯑꯗꯨꯝ ꯃꯣꯏꯅ ꯌꯥꯏ ꯑꯗꯨ ꯍꯣꯁꯄꯤꯇꯥꯜ ꯈꯛ ꯆꯠꯄ ꯅꯠꯇꯅ ꯑꯗꯨꯒ ꯑꯃꯁꯨꯡ ꯕꯦꯡꯛꯗ ꯆꯠꯄꯁꯨ ꯑꯩꯈꯣꯏꯒꯤ ꯑꯦꯀꯥꯎꯟ ꯁꯣꯏꯌꯦ ꯅꯣꯏꯒꯤ ꯑꯞꯗꯦꯠ ꯇꯧꯅꯉꯥꯏ ꯂꯩꯌꯦ ꯍꯥꯏꯔꯒꯁꯨ ꯑꯩꯈꯣꯏꯁꯦ ꯃꯇꯝ ꯈꯨꯗꯤꯡꯃꯛꯇ ꯑꯩꯈꯣꯏꯅ ꯆꯠꯄ ꯀꯥꯟꯗ ꯕꯦꯡꯛꯗꯁꯨ ꯑꯩꯈꯣꯏꯅ ꯀꯃ꯭ꯌꯨꯅꯤꯀꯦꯠ ꯑꯣꯏꯕꯗꯨ ꯑꯩꯈꯣꯏꯒꯤ ꯃꯅꯤꯄꯨꯔꯤ ꯂꯣꯟꯗ ꯑꯗꯨꯝ ꯉꯥꯡꯅꯔꯒ ꯑꯗꯨꯝ ꯊꯕꯛꯁꯦ ꯇꯧꯋꯦ ꯑꯗꯨꯒ ꯏꯝꯐꯥꯜꯗ ꯑꯁꯤꯗꯒꯤꯅ ꯏꯝꯐꯥꯜ ꯆꯠꯁꯦ ꯍꯥꯏꯔꯁꯦ ꯏꯝꯐꯥꯜꯗꯒꯤꯅ ꯑꯁꯤꯗꯒꯤ ꯆꯠꯄꯁꯨ ꯑꯩꯈꯣꯏꯅ ꯃꯅꯤꯄꯨꯔꯤꯒꯤ ꯂꯣꯟ ꯈꯪꯗ꯭ꯔꯕꯗꯤ ꯑꯩꯈꯣꯏꯁꯦ ꯉꯥꯡꯅꯕꯁꯨ ꯌꯥꯝ ꯋꯥꯏ ꯑꯗꯨꯅ ꯑꯩꯈꯣꯏꯒꯤ ꯃꯅꯤꯄꯨꯔꯤ ꯂꯣꯟ ꯂꯩꯕꯁꯤꯅ ꯂꯩꯕꯁꯤꯅ ꯌꯥꯝꯅ ꯐꯩ ꯀꯥꯟꯅꯕꯁꯨ ꯌꯥꯝꯅ ꯀꯥꯟꯅꯩ ꯃꯔꯝꯗꯤ ꯀꯔꯤꯒꯤꯅꯣ ꯍꯥꯏꯔꯒꯗꯤ ꯑꯩꯈꯣꯏꯅ ꯒꯥꯔꯤ ꯁꯣꯏꯈ꯭ꯔꯦ ꯍꯥꯏꯔꯁꯦ ꯒꯥꯔꯤ ꯁꯣꯏꯈ꯭ꯔꯕ ꯃꯇꯨꯡꯗꯁꯨ ꯑꯩꯈꯣꯏꯅ ꯒꯥꯔꯤ ꯈꯥꯝꯕꯤꯌꯣ ꯑꯗꯨꯒ ꯒꯥꯔꯤꯁꯦ ꯁꯤ ꯑꯩꯈꯣꯏꯒꯤ ꯒꯥꯔꯤꯁꯦ ꯑꯃꯇ ꯌꯥꯗꯦ ꯅꯣꯏꯅ ꯆꯤꯡꯕꯤꯔꯝꯃꯣ ꯅꯠꯇ꯭ꯔꯒꯁꯨ ꯑꯁꯤꯒꯤ ꯒꯥꯔꯤ ꯆꯤꯡꯕꯤꯌꯣ ꯍꯥꯏꯗ꯭ꯔꯒꯁꯨ ꯑꯁꯨꯃꯥꯏꯅ ꯑꯩꯈꯣꯏꯅ ꯉꯥꯏꯈꯣ ꯅꯪꯒꯤꯕꯨ ꯑꯩꯈꯣꯏ ꯑꯩꯁꯦ ꯅꯪꯒꯤ ꯒꯥꯔꯤꯗ ꯑꯃꯇ ꯌꯥꯎꯒꯦ ꯑꯩꯈꯣꯏꯒꯤ ꯒꯥꯔꯤꯗꯨ ꯁꯣꯏꯔꯦ ꯑꯗꯨꯒ ꯀꯔꯤ ꯀꯔꯤ ꯑꯣꯏꯔꯁꯨ ꯅꯪꯒꯤ ꯒꯥꯔꯤꯁꯦ ꯑꯃꯇ ꯋꯥꯏꯔꯒ ꯒꯥꯔꯤꯁꯦ ꯆꯠꯂꯒ ꯑꯃꯨꯛꯀ ꯅꯪꯁꯦ ꯑꯩꯅ ꯉꯁꯤꯒꯤꯗꯃꯛꯁꯦ ꯑꯩꯅ ꯃꯔꯛꯁꯦ ꯑꯩꯈꯣꯏꯒꯤ ꯒꯥꯔꯤꯗꯤ ꯌꯥꯗ꯭ꯔꯕꯅꯤꯅ ꯁꯤ ꯃꯐꯝꯗꯒꯤꯅ ꯑꯁꯤ ꯐꯥꯎꯕꯗꯤ ꯆꯠꯁꯦ ꯍꯥꯏꯅꯗꯤ ꯑꯗꯨꯝ ꯍꯥꯏꯅꯩ ꯑꯩꯈꯣꯏꯁꯦ ꯑꯗꯨꯒ ꯑꯦꯅꯤ ꯀꯅꯥ ꯀꯅꯥꯒꯤ ꯐꯦꯁꯇꯤꯕꯦꯜꯗ ꯑꯣꯏꯌꯣ ꯍꯤꯟꯗꯨꯒꯤ ꯑꯣꯏꯌꯣ ꯃꯨꯁꯂꯤꯝꯒꯤ ꯑꯣꯏꯌꯣ ꯃꯩꯇꯩꯒꯤ ꯑꯣꯏꯌꯣ ꯑꯩꯈꯣꯏꯅ ꯉꯥꯡꯂꯤꯁꯦ ꯑꯗꯨꯝ ꯃꯩꯇꯩꯅ ꯂꯣꯟ ꯂꯣꯏꯅꯃꯛ ꯃꯩꯇꯩꯅ ꯀꯃꯟ ꯑꯣꯏꯔꯤꯕꯅꯤꯅ ꯑꯩꯈꯣꯏꯒꯤ ꯂꯣꯟꯁꯦ ꯀꯃ꯭ꯌꯨꯅꯤꯀꯦꯠ ꯑꯣꯏꯕꯅꯤꯅ ꯑꯩꯈꯣꯏ ꯑꯩꯈꯣꯏꯒꯤ ꯏꯔꯨꯞꯈꯣꯏꯁꯨ ꯑꯗꯨꯝ ꯃꯩꯇꯩꯂꯣꯟꯗ ꯉꯥꯡꯅꯩ ꯑꯗꯨꯒ ꯆꯤꯡ ꯇꯥꯡꯈꯨꯜꯁꯨ ꯇꯤꯟꯅꯩ ꯑꯗꯨꯒ ꯃꯩꯇꯩꯁꯨ ꯇꯤꯟꯅꯩ ꯑꯗꯨ ꯑꯩꯈꯣꯏꯁꯦ ꯑꯩꯈꯣꯏꯒꯤ ꯏꯁꯥ ꯏꯁꯥꯒꯤ ꯂꯣꯟꯅꯗꯤ ꯉꯥꯡꯕ ꯌꯥꯗꯕꯅꯤꯅ ꯃꯩꯇꯩꯂꯣꯟꯅ ꯀꯃꯟ ꯑꯣꯏꯍꯜꯂꯒ ꯃꯩꯇꯩꯂꯣꯟꯅ ꯅꯨꯡꯉꯥꯏꯅ ꯑꯩꯈꯣꯏꯁꯦ ꯋꯥꯔꯤ ꯁꯥꯔꯒ ꯑꯁꯤ ꯉꯁꯤꯁꯦ ꯑꯩꯈꯣꯏꯁꯦ ꯄꯥꯔꯇꯤ ꯆꯠꯁꯦ ꯍꯥꯏꯕꯁꯨ ꯅꯠꯇ꯭ꯔꯒ ꯑꯩꯈꯣꯏ ꯉꯁꯤꯁꯦ ꯑꯗꯨ ꯇꯧꯁꯦ ꯑꯩꯈꯣꯏꯒꯤ ꯉꯁꯤꯁꯦ ꯑꯩꯈꯣꯏꯒꯤ ꯌꯨꯝꯗ ꯊꯕꯛ ꯂꯩꯌꯦ ꯂꯥꯛꯑꯣ ꯍꯥꯏꯕꯁꯨ ꯑꯩꯈꯣꯏꯒꯤ ꯃꯔꯨꯞꯇꯁꯨ ꯑꯗꯨꯝ ꯀꯧꯋꯦ ꯑꯩꯈꯣꯏ ꯃꯩꯇꯩꯂꯣꯟꯁꯦ ꯌꯥꯝꯅ ꯀꯃꯟ ꯑꯣꯏꯕ ꯂꯣꯟ ꯑꯃꯅꯤ ꯑꯗꯨ ꯅꯠꯇꯅ ꯑꯃꯨꯛꯀ ꯗꯛꯇꯔ ꯆꯠꯂꯁꯨ ꯑꯗꯨꯒ ꯑꯩꯈꯣꯏꯅ ꯏꯝꯐꯥꯜꯗ ꯐꯤꯔꯣꯜ ꯑꯁ ꯑꯁꯤꯒꯤ ꯐꯤꯁꯦ ꯌꯥꯝꯅ ꯐꯩ ꯑꯁꯤꯒꯤ ꯐꯤꯁꯦ ꯑꯁꯤꯒꯤ ꯐꯤꯁꯦ ꯐꯕ꯭ꯔꯥ ꯍꯪꯕꯁꯨ ꯌꯥꯝ ꯍꯪꯉꯦ ꯑꯗꯨꯒ ꯁꯤꯒꯤ ꯆꯦꯡꯁꯦ ꯍꯥꯎꯕ꯭ꯔꯥ ꯍꯥꯎꯇꯕ꯭ꯔꯥ ꯑꯗꯨꯒꯨꯝꯕꯁꯨ ꯅꯠꯇ꯭ꯔꯒ ꯑꯁꯤꯒꯤ ꯐꯤꯒꯤ ꯃꯃꯜꯁꯦ ꯀꯌꯥ ꯑꯣꯏꯕꯖꯥꯠꯅꯣ ꯍꯥꯏꯔꯒ ꯑꯩꯈꯣꯏꯅ ꯈꯪꯗꯕ ꯃꯌꯥꯝꯁꯤꯁꯨ ꯑꯩꯈꯣꯏꯅ ꯑꯗꯨꯝ ꯃꯩꯇꯩꯂꯣꯟꯗ ꯍꯪꯉꯦ ꯑꯗꯨꯒ ꯑꯩꯈꯣꯏꯒꯤ ꯃꯔꯨꯞꯈꯣꯏ ꯂꯝꯕꯤꯗ ꯊꯦꯡꯅꯔꯁꯨ ꯍꯥꯏ ꯅꯨꯉꯥꯏꯔꯤꯕ꯭ꯔꯣ ꯀꯥꯏꯅ ꯑꯗꯨꯝ ꯍꯥꯏꯌꯦ ꯑꯗꯨꯒ ꯑꯁ ꯑꯣꯖꯥ ꯅꯨꯡꯉꯥꯏꯔꯤꯕ꯭ꯔꯣ ꯅꯣꯏꯁꯦ ꯀꯔꯝ ꯀꯔꯝ ꯄꯥꯜꯂꯤ ꯍꯥꯏꯔꯒ ꯑꯩꯈꯣꯏꯒꯤ ꯂꯣꯟꯅꯗꯤ ꯍꯥꯏ ꯃꯩꯇꯩ ꯑꯩꯈꯣꯏ ꯏꯁꯥꯒꯤ ꯂꯣꯟꯅꯗꯤ ꯍꯥꯏꯕ ꯌꯥꯗꯕꯅꯤꯅ ꯃꯩꯇꯩꯂꯣꯟꯁꯤꯅ ꯀꯃꯟ ꯑꯣꯏꯔꯕꯅꯤꯅ ꯅꯣꯏꯁꯦ ꯀꯃꯥꯏ ꯀꯃꯥꯏ ꯄꯥꯜꯂꯤꯒꯦ ꯅꯨꯡꯉꯥꯏꯔꯤꯕ꯭ꯔꯣ ꯀꯃꯥꯏ ꯀꯃꯥꯏ ꯇꯧꯒꯦ ꯍꯥꯏꯅꯁꯨ ꯑꯩꯈꯣꯏ ꯑꯗꯨꯝ ꯋꯥꯔꯤꯁꯦ ꯁꯥꯟꯅꯔꯦ ꯑꯗꯨꯒ ꯑꯁꯤꯗꯒꯤꯅ ꯄꯂꯦꯜ ꯌꯧꯋꯦ ꯆꯥꯟꯗꯦꯜꯗꯁꯨ ꯑꯗꯨꯝ ꯀꯅꯥ ꯀꯅꯥ ꯑꯣꯏꯔꯁꯨ ꯆꯥꯟꯗꯦꯜꯗꯁꯨ ꯆꯠꯄꯀꯥꯟꯗꯁꯨ ꯃꯩꯇꯩꯂꯣꯟ ꯍꯩꯇ꯭ꯔꯗꯤ ꯌꯥꯝꯅ ꯐꯔꯛ ꯇꯥꯒꯅꯤ ꯃꯩꯇꯩꯂꯣꯟ ꯍꯩꯕꯅ ꯌꯥꯝ ꯐꯩ ꯏꯝꯐꯥꯜꯗ ꯆꯠꯂꯒꯁꯨ ꯃꯣꯔꯦꯗ ꯏꯝꯐꯥꯜꯗꯒꯤꯅ ꯃꯣꯔꯦ ꯆꯠꯀꯦ ꯍꯥꯏꯔꯒꯁꯨ ꯗ꯭ꯔꯥꯏꯕꯔꯁꯤꯡꯁꯦ ꯂꯣꯏꯅꯃꯛ ꯃꯩꯇꯩꯂꯣꯟ ꯈꯪꯕꯅꯤꯅ ꯑꯗꯨꯒ ꯑꯩꯈꯣꯏꯁꯨ ꯃꯩꯇꯩꯂꯣꯟꯗ ꯀꯃ꯭ꯌꯨꯅꯤꯀꯦꯠ ꯇꯧꯔꯒ ꯑꯗꯨꯝ ꯉꯥꯡꯅꯔꯒ ꯑꯗꯨꯝ ꯆꯠꯂꯦ ꯑꯩꯈꯣꯏꯁꯦ ꯑꯗꯨꯒ ꯍꯜꯂꯛꯄꯀꯥꯟꯗꯁꯨ ꯑꯦ ꯑꯁꯤꯗ ꯑꯩꯈꯣꯏ ꯑꯩ ꯑꯁꯤꯗ ꯀꯨꯝꯅꯉꯥꯏꯅꯦ ꯄꯂꯦꯜꯗ ꯑꯁꯤꯒꯤ ꯄꯣꯠꯁꯦ ꯄꯂꯦꯜꯗ ꯊꯥꯕꯤꯌꯣ ꯅꯠꯇ꯭ꯔꯒ ꯑꯁꯤꯒꯤ ꯄꯣꯠꯁꯦ ꯑꯥ ꯏꯝꯐꯥꯜꯗ ꯊꯥꯕꯤꯌꯣ ꯍꯥꯏꯔꯒ ꯑꯩꯈꯣꯏꯅ ꯍꯦꯛꯇ ꯗ꯭ꯔꯥꯏꯕꯔꯗꯁꯨ ꯍꯦꯟꯗꯜꯃꯦꯟꯗꯉꯣꯟꯗꯁꯨ ꯑꯗꯨꯝ ꯑꯩꯈꯣꯏꯗ ꯃꯩꯇꯩꯂꯣꯟꯗ ꯄꯥꯎ ꯐꯥꯎꯅꯕꯅꯤꯅ ꯑꯁꯤꯒꯤ ꯄꯣꯠꯁꯦ ꯑꯩ ꯏꯃꯔꯖꯦꯟꯁꯤ ꯂꯩꯔꯒꯁꯨ ꯑꯁ ꯑꯁꯤꯒꯤ ꯄꯣꯠꯁꯦ ꯑꯥꯗ ꯊꯥꯕꯤꯒꯦꯔꯥ ꯅꯪ ꯌꯥꯒꯦꯔꯥ ꯌꯥꯔꯣꯏꯗ꯭ꯔꯥ ꯑꯗꯨ ꯍꯥꯏꯔꯛꯄꯤꯌꯣ ꯑꯗꯨꯒ ꯑꯩꯈꯣꯏꯅ ꯀꯔꯤ ꯀꯔꯤ ꯑꯣꯏꯔꯁꯨ ꯄꯣꯠꯀꯨꯝꯕ ꯑꯣꯏꯔꯁꯨ ꯑꯗꯨꯒ ꯃꯤ ꯏꯃꯔꯖꯦꯟꯁꯤ ꯌꯥꯝ ꯅꯥꯕ ꯑꯣꯏꯕ ꯃꯇꯝꯗꯁꯨ ꯑꯩꯈꯣꯏ ꯑꯁ ꯑꯁꯤꯁꯦ ꯌꯥꯝ ꯅꯥꯔꯦ ꯗꯥꯛꯇꯔ ꯑꯁꯤ ꯅꯣꯏ ꯏꯃꯥꯔꯖꯦꯟꯁꯤ ꯋꯥꯠꯇ ꯊꯥꯕꯤꯒꯦꯔꯥ ꯅꯠꯇ꯭ꯔꯒ ꯀꯔꯤ ꯑꯗꯨꯗ ꯗꯥꯛꯇꯔꯈꯣꯏꯒ ꯉꯥꯡꯅꯕꯁꯨ ꯌꯥꯝ ꯐꯩ ꯑꯗꯨꯒ ꯏꯝꯐꯥꯜꯗ ꯆꯠꯄꯈꯛ ꯅꯠꯇꯕ ꯀꯗꯥꯏ ꯀꯗꯥꯏ ꯑꯥ ꯃꯣꯏꯔꯥꯡꯗꯁꯨ ꯆꯠꯄ ꯃꯇꯝꯗꯁꯨ ꯑꯗꯨꯝ ꯃꯩꯇꯩꯂꯣꯟꯗ ꯀꯃꯟ ꯑꯣꯏꯅ ꯃꯩꯇꯩꯂꯣꯟꯗ ꯀꯗꯥꯏ ꯀꯗꯥꯏ ꯆꯠꯀꯦ ꯍꯥꯏꯔꯁꯨ ꯃꯩꯇꯩꯂꯣꯟꯕꯨ ꯍꯩꯔꯗꯤ ꯑꯗꯨꯝ ꯃꯅꯤꯄꯨꯔꯗꯗꯤ ꯑꯗꯨꯝ ꯌꯥꯔꯦ ꯍꯥꯏꯅ ꯈꯜꯂꯦ ꯑꯗꯨꯒ ꯉꯁꯤꯁꯦ ꯑꯁ ꯑꯩꯒꯤ ꯌꯨꯝꯗ ꯅꯠꯇ꯭ꯔꯒ ꯑꯦ ꯚꯥꯏ ꯑꯩꯈꯣꯏꯗ ꯂꯥꯛꯑꯣ ꯍꯥꯏꯔꯒ ꯃꯤ ꯑꯃꯅ ꯀꯧꯔꯁꯨ ꯑꯩꯈꯣꯏ ꯏꯁꯥꯒꯤ ꯂꯣꯟꯗꯗꯤ ꯍꯥꯏꯕ ꯌꯥꯗꯕꯅꯤꯅ ꯍꯥꯏꯕ ꯌꯥꯗꯕꯅꯤꯅ ꯃꯔꯝꯗꯤ ꯀꯔꯤꯒꯤꯔꯥ ꯍꯥꯏꯔꯒ ꯑꯩꯅ ꯑꯩ ꯏꯁꯥꯒꯤ ꯂꯣꯟ ꯍꯥꯏꯔꯕꯁꯨ ꯃꯥꯅꯗꯤ ꯈꯪꯉꯣꯏ ꯑꯗꯨꯅ ꯑꯩꯈꯣꯏ ꯃꯅꯤꯄꯨꯔꯤ ꯂꯣꯟ ꯁꯤꯖꯤꯟꯅꯔꯒ ꯑꯗꯨꯝ ꯉꯥꯡꯉꯦ ꯉꯁꯤꯁꯦ ꯑꯁ ꯑꯁꯤꯒꯤ ꯐꯤꯁꯦ ꯌꯥꯝ ꯐꯖꯩꯀꯣ ꯑꯁꯤ ꯃꯆꯨꯁꯦ ꯌꯥꯝ ꯐꯩ ꯅꯪꯁꯨ ꯂꯧꯑꯣ ꯀꯥꯏꯅ ꯍꯥꯏꯅꯔꯕꯁꯨ ꯂꯩꯕꯅꯦ ꯍꯥꯏꯕ ꯑꯗꯨꯒ ꯑꯁ ꯉꯁꯤꯁꯦ ꯑꯩꯈꯣꯏꯗ ꯆꯥꯛ ꯆꯥꯔꯁꯦ ꯅꯪ ꯂꯥꯛꯑꯣ ꯑꯗꯨ ꯅꯠꯇ꯭ꯔꯒ ꯍꯌꯦꯡꯗꯤ ꯅꯣꯏꯗ ꯌꯨꯝꯗ ꯆꯥꯛ ꯆꯥꯕ ꯂꯥꯛꯀꯦ ꯍꯌꯦꯡꯗꯤ ꯑꯁ ꯃꯣꯔꯦꯗ ꯆꯠꯁꯤꯔꯥ ꯀꯔꯤꯔꯥ ꯅꯪ ꯊꯕꯛ ꯆꯤꯟꯕ꯭ꯔꯥ ꯅꯠꯇ꯭ꯔꯒ ꯍꯌꯦꯡꯗꯤ ꯑꯩꯒꯤ ꯐꯤ ꯍꯧꯕ ꯆꯠꯁꯦ ꯑꯩꯒꯤ ꯐꯤ ꯁꯥꯁꯦ ꯑꯩꯒꯤ ꯐꯤ ꯍꯧꯁꯦ ꯅꯠꯇ꯭ꯔꯒ ꯅꯒꯒꯤ ꯊꯕꯛ ꯂꯩꯕ꯭ꯔꯣ ꯀꯥꯏꯅ ꯑꯩꯈꯣꯏꯁꯦ ꯍꯪꯅꯕ ꯑꯗꯨꯝ ꯌꯥꯎꯔ ꯍꯥꯏꯕ ꯃꯩꯇꯩꯂꯣꯟꯗ ꯈꯛꯇ ꯍꯥꯏꯕꯗꯤ ꯃꯩꯇꯩꯂꯣꯟꯁꯦ ꯃꯅꯤꯄꯨꯔꯗꯗꯤ ꯀꯃꯟ ꯑꯣꯏꯕꯅꯤꯅ ꯀꯗꯥꯏ ꯀꯗꯥꯏ ꯆꯠꯄ ꯑꯣꯏꯔꯒꯁꯨ ꯃꯩꯇꯩꯂꯣꯟꯅ ꯈꯛꯇ ꯉꯥꯡꯅꯩ ꯑꯇꯣꯞꯄ ꯑꯇꯣꯞꯄ ꯂꯣꯟꯅ ꯉꯥꯡꯕ ꯑꯣꯏꯔꯗꯤ ꯑꯩꯈꯣꯏ ꯏꯃꯥ ꯏꯕꯦꯟꯈꯣꯏ ꯄꯣꯠ ꯌꯣꯟꯕꯈꯣꯏꯉꯣꯟꯗꯗꯤ ꯄꯥꯎꯁꯦ ꯐꯥꯎꯅꯕ ꯌꯥꯝ ꯋꯥꯏ ꯍꯥꯏꯕ ꯍꯥꯏꯕꯗꯤ ꯑꯩꯈꯣꯏꯅ ꯄꯣꯠ ꯌꯣꯟꯒꯗꯧꯔꯤꯕ ꯑꯗꯨꯒ ꯑꯩꯈꯣꯏꯅ ꯑꯁ ꯑꯁꯤꯒꯤꯁꯦ ꯂꯨꯄꯥ ꯀꯌꯥꯅꯣ ꯍꯥꯏꯕꯀꯥꯟꯗ ꯃꯅꯤꯄꯨꯔꯤ ꯂꯣꯟ ꯍꯥꯏꯗ꯭ꯔꯗꯤ ꯑꯁꯤꯁꯤꯒꯤ ꯄꯣꯠꯁꯦ ꯂꯨꯄꯥ ꯀꯌꯥꯅꯣ ꯂꯨꯄꯥ ꯀꯌꯥꯗ ꯄꯤꯒꯗꯕ ꯄꯣꯠꯅꯣ ꯍꯥꯏꯕꯁꯦ ꯈꯪꯗ꯭ꯔꯒꯗꯤ ꯑꯩꯈꯣꯏꯗꯤ ꯐꯔꯛ ꯌꯥꯝ ꯇꯥꯏ ꯍꯥꯏꯕ ꯑꯗꯨꯅ ꯃꯅꯤꯄꯨꯔꯤꯒꯤ ꯂꯣꯟꯁꯦ ꯌꯥꯝꯅ ꯃꯔꯨ ꯑꯣꯏꯌꯦ ꯈꯪꯐꯝꯁꯨ ꯊꯣꯛꯑꯦ ꯑꯗꯨꯅ ꯀꯅꯥ ꯀꯅꯥꯕꯨ ꯑꯣꯏꯔꯣ ꯑꯗꯨꯒ ꯃꯅꯤꯄꯨꯔꯤꯒꯤ ꯂꯣꯟꯁꯦ ꯑꯗꯨꯝ ꯇꯝꯃꯣ ꯍꯥꯏꯗꯅ ꯍꯥꯏꯖꯕꯅꯤ